ꯑꯁꯤꯅ ꯑꯩꯈꯣꯏꯒꯤ ꯂꯣꯛ ꯊꯨꯡꯕ ꯅꯥꯇꯣꯟ ꯃꯍꯤ ꯆꯦꯟꯕ ꯑꯔꯨꯝ ꯂꯥꯏꯍꯧ ꯍꯧꯕ ꯃꯇꯝꯗ ꯂꯧꯃꯥꯡꯈꯥ ꯑꯁꯤ ꯐꯨꯠꯂꯒ ꯃꯍꯤ ꯊꯛꯄꯥ ꯅꯠꯇ꯭ꯔꯒꯅ ꯃꯅꯤꯟ ꯂꯧꯕ ꯅꯠꯇ꯭ꯔꯒꯅ ꯏꯟꯁꯥꯡ ꯑꯣꯏꯅ ꯆꯥꯔꯒꯁꯨ ꯍꯥꯏꯔꯤꯕ ꯂꯧꯃꯥꯡꯈꯥ ꯑꯁꯤꯅ ꯂꯣꯛ ꯊꯨꯡꯕ ꯐꯍꯜꯂꯤ ꯑꯗꯨꯒ ꯄꯦꯔꯨꯛ ꯄꯦꯔꯨꯛ ꯑꯁꯤꯁꯨ ꯃꯅꯤꯄꯨꯔꯒꯤ ꯃꯐꯝꯗ ꯃꯔꯥꯡ ꯀꯥꯏꯅ ꯐꯪꯕ ꯄꯥꯝꯕꯤ ꯃꯈꯜ ꯑꯃꯅꯤ ꯁꯤꯁꯨ ꯑꯩꯈꯣꯏꯅ ꯂꯣꯛ ꯊꯨꯡꯕ ꯃꯇꯝꯗ ꯑꯗꯨꯝ ꯄꯦꯔꯨꯛꯁꯤ ꯃꯍꯤ ꯐꯨꯠꯂꯒ ꯊꯛꯅꯩ ꯑꯗꯨꯒ ꯄꯦꯔꯨꯛ ꯃꯍꯤꯁꯤꯁꯨ ꯑꯃꯔꯣꯝꯗ ꯗꯥꯏꯖꯦꯁꯇꯤꯕ ꯁꯤꯁꯇꯦꯝ ꯆꯥ ꯇꯨꯝꯅꯕꯗ ꯃꯇꯦꯡ ꯌꯥꯝ ꯆꯥꯎꯅ ꯄꯥꯡꯉꯤ ꯑꯗꯨꯒ ꯂꯥꯡꯊꯩ ꯃꯅꯤꯄꯨꯔꯒꯤ ꯃꯐꯝꯗ ꯐꯪꯕ ꯂꯥꯡꯊꯩ ꯑꯁꯤꯅ ꯄꯨꯛ ꯁꯥꯕ ꯄꯨꯛ ꯄꯨꯛ ꯅꯥꯕ ꯃꯣꯔꯣꯛ ꯆꯥꯔꯨꯕꯒꯤ ꯄꯨꯛ ꯁꯥꯎꯒꯠꯄ ꯑꯁꯤꯒꯨꯝꯕꯗꯁꯨ ꯂꯥꯡꯊꯩ ꯑꯁꯤꯅ ꯆꯥꯔꯒ ꯍꯤꯗꯥꯛ ꯑꯃ ꯑꯣꯏꯅ ꯁꯤꯖꯤꯟꯅꯩ ꯌꯦꯟꯁꯤꯟ ꯌꯦꯟꯁꯤꯟ ꯑꯁꯤꯁꯨ ꯃꯅꯤꯄꯨꯔꯒꯤ ꯃꯐꯝꯗ ꯃꯔꯥꯡ ꯀꯥꯏꯅ ꯐꯪꯕ ꯄꯥꯝꯕꯤ ꯃꯈꯜ ꯑꯃꯅꯤ ꯌꯦꯟꯁꯤꯟ ꯑꯁꯤ ꯐꯖꯅ ꯐꯨꯠꯂꯒ ꯃꯍꯤ ꯑꯗꯨ ꯂꯧꯔꯒ ꯊꯛꯄꯗ ꯑꯩꯈꯣꯏꯒꯤ ꯆꯥ ꯇꯨꯝꯗꯕ ꯅꯨꯡꯁꯤꯠ ꯂꯩꯕ ꯅꯨꯡꯁꯤꯠ ꯀꯥꯕ ꯑꯁꯤꯒꯨꯝꯕ ꯑꯁꯤ ꯌꯥꯝ ꯂꯥꯏꯅ ꯐꯍꯟꯕ ꯉꯝꯃꯤ ꯑꯗꯨꯒ ꯆꯅꯥ ꯆꯅꯥ ꯑꯁꯤꯁꯨ ꯑꯩꯈꯣꯏꯒꯤ ꯍꯤꯡꯅ ꯑꯄꯣꯞꯄꯗꯨ ꯆꯥꯕ ꯃꯇꯝꯗ ꯑꯩꯈꯣꯏ ꯈꯣꯡ ꯍꯥꯝꯕ ꯌꯥꯗꯕ ꯈꯣꯡ ꯍꯥꯝꯕ ꯌꯥꯗꯕꯒꯤ ꯂꯥꯏꯅꯥ ꯑꯁꯤ ꯌꯥꯝ ꯂꯥꯏꯅ ꯐꯍꯟꯕ ꯉꯝꯃꯤ ꯑꯗꯨꯒ ꯀꯥꯡꯈꯨꯠ ꯀꯥꯡꯈꯨꯠ ꯍꯥꯏꯕ ꯄꯥꯝꯕꯤ ꯑꯁꯤꯁꯨ ꯑꯩꯈꯣꯏꯒꯤ ꯈꯨꯆꯞꯄꯤ ꯈꯨꯆꯞꯄꯤ ꯑꯁꯤꯁꯨ ꯑꯩꯈꯣꯏꯒꯤ ꯈꯣꯡ ꯈꯨꯠ ꯇꯥꯡ ꯆꯤꯛꯄ ꯑꯗꯒꯤ ꯈꯣꯡ ꯈꯨꯠ ꯇꯦꯛꯎꯕꯗꯒꯤ ꯂꯩꯊꯦꯛꯎꯕꯗꯒꯤ ꯑꯁꯤꯒꯨꯝꯕ ꯂꯥꯏꯅꯥꯁꯤꯡ ꯑꯁꯤꯗꯁꯨ ꯈꯨꯆꯞꯄꯤ ꯑꯁꯤ ꯊꯣꯝꯃꯒ ꯐꯖꯅ ꯄꯨꯜꯂꯒ ꯊꯝꯕꯗ ꯌꯥꯝ ꯂꯥꯏꯅ ꯆꯤꯛꯄ ꯅꯥꯕ ꯐꯍꯜꯂꯤ ꯑꯗꯒꯤ ꯈꯣꯡ ꯍꯥꯝꯕ ꯑꯩꯈꯣꯏꯅ ꯁꯝꯅ ꯍꯥꯏꯕꯗ ꯗꯥꯏꯔꯤꯌꯥ ꯇꯧꯕ ꯑꯁꯤꯗꯁꯨ ꯑꯩꯈꯣꯏꯒꯤ ꯌꯨꯝꯗ ꯑꯀꯣꯏꯕꯁꯤꯗ ꯃꯔꯥꯡ ꯀꯥꯏꯅ ꯐꯪꯕ ꯆꯥꯃꯅꯥ ꯆꯥꯃꯅꯥ ꯑꯁꯤ ꯈꯔ ꯅꯝꯂꯞꯅ ꯐꯨꯠꯂꯒ ꯊꯛꯄ ꯃꯇꯝꯗ ꯈꯣꯡ ꯍꯥꯝꯕ ꯐꯍꯜꯂꯤ ꯑꯗꯨꯒ ꯀꯐꯣꯏ ꯀꯐꯣꯏ ꯃꯅꯥ ꯀꯐꯣꯏ ꯃꯅꯥ ꯑꯁꯤꯁꯨ ꯆꯥꯕ ꯃꯇꯝꯗ ꯑꯩꯈꯣꯏꯒꯤ ꯈꯣꯡ ꯍꯥꯝꯕ ꯗꯥꯏꯔꯤꯌꯥ ꯇꯧꯕ ꯑꯁꯤꯁꯨ ꯂꯥꯏꯅ ꯉꯥꯛꯊꯣꯛꯄ ꯉꯝꯃꯤ